ꯍꯜꯂꯣ ꯑꯣ ꯁꯤ ꯆꯨ ꯌꯣꯟꯐꯝ ꯅꯠꯇ꯭ꯔꯣ ꯍꯣ ꯑꯩ ꯅꯥꯎꯔꯦꯝꯊꯣꯡꯗꯒꯤꯅꯦ ꯑꯣ ꯆꯨ ꯈꯤꯇ ꯂꯩꯖꯒꯦ ꯇꯧꯕꯅꯦ ꯌꯥꯒꯗ꯭ꯔꯣ

ꯑꯣ ꯆꯨꯍꯤꯡ ꯆꯨꯍꯤꯡ ꯁꯨꯝꯕꯒꯤꯅꯦ ꯑꯧ ꯑꯧ

ꯑꯩꯁꯦ ꯅꯨꯃꯤꯠ ꯅꯤꯅꯤ ꯍꯨꯝꯅꯤꯒꯤ ꯅꯤꯅꯤ ꯍꯨꯝꯅꯤꯒꯤ ꯅꯤꯅꯤ ꯍꯨꯝꯅꯤꯒꯤ ꯄꯨꯟ ꯄꯨꯟ ꯂꯧꯖꯒꯦ ꯇꯧꯕ ꯑꯗ ꯆꯨꯁꯦ ꯀꯌꯥ ꯀꯌꯥꯃꯨꯛ ꯆꯤꯡꯒꯦ ꯆꯨꯁꯦ ꯑꯃꯗ ꯃꯄꯨꯟꯗ ꯑꯣꯏꯅ ꯆꯠꯄ꯭ꯔꯥ ꯅꯠꯇ꯭ꯔꯒ ꯄꯤꯁ ꯄꯤꯁꯇ ꯆꯠꯄ꯭ꯔꯣ ꯑꯥ ꯑꯥ

ꯑꯩꯗꯒꯤ ꯑꯩꯈꯣꯏꯅ ꯂꯥꯛꯑꯒꯗꯤ ꯈꯨꯗꯣꯡ ꯆꯥꯕꯁꯦ ꯑꯗꯨꯝ ꯄꯤꯗꯣꯏꯅꯦꯕ

ꯑꯥ ꯑꯥ

ꯎꯝ ꯑꯗꯨꯗꯤ ꯊꯥꯕꯒꯤ ꯆꯨꯍꯤꯁꯨ ꯊꯥꯕ ꯃꯑꯣꯡꯗꯨꯁꯨ ꯌꯦꯡꯅꯤꯡꯏꯅꯦꯕ ꯅꯣꯏ ꯊꯥꯔꯤꯗꯨ ꯊꯥꯅꯕꯁꯨ ꯂꯩꯅꯤꯡꯏꯅꯦꯕ ꯎꯝ

ꯍꯣ ꯂꯥꯛꯇꯣꯏꯁꯦ ꯃꯐꯝꯁꯦ ꯀꯔꯤ ꯂꯝꯅꯣ ꯑꯥ ꯎꯝ ꯎꯝ

ꯎꯝ ꯎꯝ ꯑꯥ ꯑꯧ ꯎꯝ

ꯑꯣ ꯃꯤ ꯑꯇꯩ ꯂꯩꯅꯕ ꯃꯇꯝꯗ ꯀꯔꯝꯕ ꯃꯑꯣꯡ ꯀꯔꯝꯕꯅ ꯐꯩꯑꯅ ꯂꯧꯅꯒꯤꯒꯦ ꯎꯝ ꯑꯧ ꯑꯥ ꯍꯣꯏ ꯍꯣꯏ ꯍꯣꯏ ꯑꯗꯨꯗꯤ ꯊꯝꯖꯔꯒꯦꯀꯣ